ꯑꯩꯈꯣꯏꯒꯤ ꯀꯥꯛꯆꯤꯡ ꯂꯝꯗꯝꯗꯗꯤ ꯂꯝꯀꯣꯏꯕ ꯑꯣꯏꯅ ꯁꯤꯖꯤꯟꯅꯕ ꯌꯥꯕꯗꯤ ꯁꯣꯔꯣꯛꯀꯤ ꯂꯝꯕꯤ ꯈꯛꯇꯅꯤ ꯇ꯭ꯔꯦꯟꯒꯤ ꯈꯨꯗꯣꯡ ꯆꯥꯕ ꯂꯩꯇꯦ ꯕꯁ ꯈꯛ ꯕꯁ ꯀꯨꯝꯕ ꯑꯣꯇꯣꯒꯨꯝꯕ ꯈꯛꯇꯅ ꯁꯣꯔꯣꯛꯀꯤ ꯈꯨꯗꯣꯡ ꯆꯥꯕ ꯈꯛꯇ ꯑꯣꯏꯕꯅꯤꯅ ꯇ꯭ꯔꯦꯟ ꯒꯨꯝꯕ ꯑꯦꯌꯥꯔ ꯀꯩꯅꯣꯒꯨꯝꯕ ꯑꯦꯌꯥꯔꯄꯣꯔꯠ ꯀꯨꯝꯕ ꯂꯩꯇꯕꯅꯤꯅ ꯂꯝꯕꯤꯒꯤ ꯁꯣꯔꯣꯛꯈꯛꯇ ꯌꯥꯝ ꯑꯗꯨ ꯈꯛꯇ ꯑꯣꯏꯕꯅꯤꯅ ꯃꯤ ꯒꯚꯔꯃꯦꯟ ꯁꯤꯡꯅ ꯂꯝꯕꯤ ꯁꯣꯔꯣꯛ ꯐꯖꯅ ꯁꯦꯝꯒꯠꯂꯛꯑꯕꯅꯤꯅ ꯈꯨꯗꯣꯡ ꯆꯥꯕꯁꯦ ꯌꯥꯝ ꯐꯖꯅ ꯐꯪꯏ ꯑꯗꯨꯅ ꯕꯁ ꯀꯨꯝꯕ ꯑꯣꯇꯣꯒꯨꯝꯕꯒꯤ ꯐꯦꯁꯤꯂꯤꯇꯤ ꯑꯣꯇꯣꯒꯨꯝꯕꯒꯤ ꯃꯃꯜ ꯍꯣꯟꯡꯉꯥꯁꯨ ꯌꯥꯝ ꯍꯣꯡꯅꯁꯨ ꯐꯪꯏ